ꯍꯂꯣ ꯉꯁꯥꯏ ꯍꯣꯇꯦꯟ ꯅꯠꯇꯕꯔꯣ ꯇꯣꯛꯆꯜꯂꯛꯀꯦ ꯑꯩꯅ ꯑꯣꯔꯗꯔ ꯇꯧꯈꯤꯕꯗꯣ ꯑꯗꯨꯒ ꯉꯔꯥꯡ ꯔꯦꯗꯇꯨꯔꯦꯟꯗ ꯆꯥꯅꯕ ꯃꯌꯥꯝ ꯑꯣꯔꯗꯔ ꯇꯧꯈꯤꯕ ꯃꯤꯑꯣꯏꯁꯤꯡ ꯑꯗꯨ ꯂꯥꯛꯇ꯭ꯔꯤꯕ꯭ꯔꯥ ꯁꯥꯔꯚꯤꯁ ꯇꯧꯅꯤꯗꯤ ꯈꯪꯕ ꯃꯤꯑꯣꯏꯁꯤꯡ ꯑꯗꯨ ꯑꯩꯅ ꯐꯨꯕ ꯇꯥꯔꯦ ꯑꯩꯅ ꯌꯥꯝꯅ ꯁꯥꯎꯔꯦ